ꯑꯣ ꯀꯩꯅꯣꯝꯇ ꯍꯪꯖꯒꯦ ꯁꯥꯔ ꯑꯩꯁꯤ ꯑꯩꯁꯦ ꯑꯅꯧꯕ ꯚꯤꯖꯤꯇꯔꯅꯤ ꯁꯥꯔꯗꯒꯤ ꯀꯩꯒꯨꯝꯕ ꯈꯔ ꯈꯪꯅꯤꯡꯕꯗꯒꯤ ꯀꯣꯜꯁꯤ ꯇꯧꯖꯔꯛꯄꯅꯤ ꯑꯩꯁꯦ ꯌꯨꯝ ꯑꯃ ꯁꯥꯅꯅꯕ ꯄ꯭ꯂꯥꯟ ꯇꯧꯖꯕ ꯑꯗꯨ ꯌꯨꯝ ꯁꯥꯕꯒꯤ ꯃꯇꯥꯡꯁꯤꯃ ꯑꯩꯁꯤ ꯗꯤꯇꯦꯜꯁ ꯈꯔ ꯈꯪꯖꯅꯤꯡꯕꯗꯒꯤ ꯁꯥꯔꯗ ꯀꯣꯜꯁꯤ ꯇꯧꯖꯔꯛꯄꯅꯤ ꯃꯁꯤ ꯃꯇꯥꯡꯗ ꯈꯤꯇꯪ ꯁꯥꯔꯅ ꯍꯥꯏꯕꯤꯒꯗ꯭ꯔ

ꯌꯥꯝ ꯅꯨꯡꯉꯥꯏꯖꯔꯦ ꯁꯥꯔ ꯑꯗꯨꯗꯤ ꯑꯩꯈꯣꯏ ꯑꯣꯐꯤꯁꯀꯤ ꯇꯥꯏꯃꯤꯡꯁꯤ ꯑꯩꯗꯤ ꯀꯣꯜ ꯑꯣꯏꯅ ꯇꯧꯖꯔꯛꯄꯅꯤꯅ ꯇꯥꯏꯃꯤꯡꯗꯨꯒꯤ ꯗꯤꯇꯦꯜꯁ ꯑꯃꯇꯪ ꯍꯥꯏꯕꯤꯔꯒ ꯂꯥꯛꯄꯗ ꯍꯦꯟꯅ ꯈꯨꯗꯣꯡꯆꯥꯅꯕ ꯑꯥ ꯑꯣꯐꯤꯁꯁꯤ ꯑꯩꯈꯣꯏ ꯆꯨꯔꯥꯆꯥꯟꯄꯨꯔ ꯀꯗꯥꯏꯋꯥꯏ ꯖꯒꯥ ꯑꯗ꯭ꯋꯥꯏ ꯑꯣ ꯑꯗꯨ ꯑꯩꯅ ꯍꯦꯟꯅ ꯑꯃꯨꯛ ꯍꯦꯟꯅ ꯈꯪꯅꯤꯡꯏꯁꯤꯅ ꯑꯩ ꯁꯥꯗꯧꯔꯤꯕ ꯌꯨꯝꯁꯤ ꯆꯧꯔꯥꯛꯅ ꯑꯩꯈꯣꯏꯒꯤ ꯀꯥ ꯃꯔꯤꯒꯨꯝꯕꯒꯤ ꯁꯥꯒꯗꯝꯅꯤ ꯑꯗꯨꯒ ꯑꯩꯈꯣꯏꯒꯤ ꯍꯩꯒꯗꯕ ꯍꯥꯏ ꯇꯥꯔꯦ ꯃꯊꯣꯜꯁꯤ ꯑꯩꯈꯣꯏ ꯃꯔꯤꯒꯨꯝꯕ ꯁꯥꯒꯦꯅ ꯈꯟꯖꯕ ꯃꯁꯤꯒꯤꯁꯨ ꯑꯗꯨꯝ ꯈꯨꯗꯣꯡꯆꯥꯕ ꯑꯗꯨꯝ ꯂꯩꯒꯅꯤꯀꯣ ꯑꯗꯨꯒꯤ ꯑ ꯑꯣ ꯐꯔꯦ ꯑꯗꯨꯗꯤ ꯁꯦ ꯑꯣꯐꯤꯁ ꯇꯥꯏꯃꯤꯡꯁꯤ ꯑꯩ ꯄꯨꯡ ꯇꯔꯥꯗꯒꯤꯗꯤ ꯑꯗꯨꯝ ꯑꯣꯐꯤꯁ ꯇꯔꯥꯃꯥꯊꯣꯏ ꯑꯣ ꯐꯔꯦ ꯑꯗꯨꯗꯤ ꯁꯥꯔꯗ ꯑꯩꯅ ꯑꯔꯣꯏꯕ ꯑꯣꯏꯅ ꯍꯥꯏꯖꯔꯤꯁꯦ ꯍꯌꯦꯡ ꯑꯩꯈꯣꯏꯒꯤ ꯃꯟꯗꯦ ꯅꯨꯃꯤꯠꯀꯤ ꯄꯨꯡ ꯇꯔꯥꯃꯈꯥꯏꯁꯤꯗ ꯑꯣꯐꯤꯁꯇ ꯂꯥꯛꯑꯒ ꯐꯣꯝꯗꯨ ꯂꯧꯔꯒ ꯗꯤꯇꯦꯜꯁꯁꯤꯡ ꯌꯥꯎꯕꯁꯤꯡꯗꯨ ꯂꯧꯔꯒ ꯃꯗꯨꯒꯤ ꯃꯈꯥ ꯇꯥꯕꯗꯨꯗꯤ ꯁꯥꯔꯈꯣꯏꯅ ꯍꯦꯟꯅ ꯈꯪꯕꯅꯤꯅ ꯃꯗꯨ ꯑꯦꯁꯤꯁ ꯈꯤꯇꯪ ꯇꯧꯕꯤ ꯑꯣꯀꯦ ꯑꯗꯨ ꯌꯥꯝ ꯅꯨꯡꯉꯥꯏꯖꯔꯦ ꯁꯥꯔ ꯊꯦꯡꯀ꯭ꯌꯨ ꯊꯝꯖꯔꯒꯦ ꯑꯗꯨꯗꯤ